ꯍꯜꯂꯣ ꯐꯥꯔꯃꯥꯁꯤꯒꯤ ꯑꯕꯨꯡꯉꯣ ꯅꯠꯇ꯭ꯔꯣ ꯐꯥꯔꯃꯥꯁꯤꯁꯦ ꯅꯣꯡꯃꯥꯏꯖꯤꯡꯁꯨ ꯁꯨꯝ ꯍꯥꯡꯕ ꯅꯠꯇ꯭ꯔꯣ ꯑꯗꯣ ꯍꯤꯗꯥꯛ ꯂꯥꯡꯊꯛꯇꯤ ꯑꯗꯨꯝ ꯁꯨꯅꯕ ꯂꯩꯀꯣ ꯑꯩ ꯑꯩ ꯑꯩ ꯏꯆꯥ ꯅꯨꯄꯤ ꯑꯃꯈꯛꯀꯤ ꯍꯤꯗꯥꯛ ꯂꯥꯡꯊꯛꯀꯤꯁꯦ ꯅꯪꯉꯣꯟꯗꯒꯤ ꯀꯟꯇꯦꯛ ꯇꯧꯅꯔꯒꯦ ꯇꯧꯕ ꯑꯥ ꯐꯔꯦ ꯐꯔꯦ ꯑꯗꯨꯗꯤ ꯑꯩꯅ ꯑꯗꯨꯝ ꯄꯨꯡ ꯀꯌꯥꯗꯒꯤ ꯀꯌꯥꯐꯥꯎꯗꯤ ꯑꯗꯨꯝ ꯍꯥꯡꯕꯅꯣ ꯀꯃꯥꯏꯅ ꯇꯧꯕꯅꯣ ꯑꯣ ꯑꯣ ꯑꯗꯨꯗꯤ ꯍꯤꯗꯥꯛ ꯂꯥꯡꯊꯛꯁꯦ ꯁꯨꯝ ꯁꯨꯅ ꯐꯪꯕꯤꯕꯅꯤꯅ ꯑꯩ ꯑꯇꯣꯞꯄ ꯐꯥꯔꯃꯥꯁꯤꯗ ꯀꯟꯇꯦꯛ ꯇꯧꯖꯔꯔꯣꯏ ꯑꯕꯨꯡꯉꯣꯒꯤꯗ ꯑꯣꯏꯅ ꯇꯧꯖꯔꯒꯦꯀꯣ ꯍꯣ ꯑꯗꯨꯗꯤ ꯌꯥꯝ ꯅꯨꯡꯉꯥꯏꯖꯔꯦ ꯊꯝꯖꯔꯒꯦꯀꯣ